ꯑꯩꯅ ꯁꯦꯝꯖꯕ ꯑꯆꯥꯄꯣꯠ ꯈꯔꯒꯤ ꯃꯈꯜꯁꯤꯡꯗꯤ ꯀꯛꯆꯤꯡ ꯕꯣꯔꯥ ꯆꯥꯁꯨꯕꯤ ꯁꯤꯡꯖꯨ ꯑꯁꯤꯅꯆꯤꯡꯕꯁꯤꯡꯅꯤ ꯑꯗꯨꯒ ꯈ꯭ꯋꯥꯏꯗꯒꯤ ꯑꯩꯅ ꯌꯥꯝꯅ ꯄꯥꯝꯖꯕ ꯊꯣꯡꯖꯕ ꯃꯊꯦꯜꯅ ꯎꯇꯤ ꯊꯣꯡꯕꯅꯤ ꯎꯇꯤ ꯊꯣꯡꯕ ꯌꯥꯝꯅ ꯍꯥꯎꯕ ꯏꯟꯖꯥꯡ ꯃꯈꯜ ꯑꯃꯅꯤ ꯑꯩꯅ ꯑꯁꯤ ꯌꯥꯝꯅ ꯄꯥꯝꯖꯅ ꯆꯥꯏ ꯑꯗꯨꯒ ꯊꯣꯡꯁꯨ ꯊꯣꯡꯉꯤ ꯎꯇꯤ ꯃꯈꯜ ꯑꯅꯤ ꯂꯩ ꯑꯃꯅ ꯎꯇꯤ ꯑꯁꯪꯕ ꯑꯗꯨꯒ ꯑꯃꯅ ꯃꯪꯒꯜ ꯎꯇꯤꯅꯤ ꯎꯇꯤ ꯑꯁꯪꯕ ꯑꯁꯤ ꯑꯩꯅ ꯄꯥꯝꯖꯕꯅꯤ ꯄꯥꯝꯖꯕꯅꯤ ꯃꯁꯤ ꯊꯣꯡꯕꯗ ꯆꯪꯒꯗꯕ ꯃꯆꯜꯁꯤꯡ ꯑꯗꯨꯗꯤ ꯃꯅꯥ ꯃꯁꯤꯡ ꯑꯁꯪꯕ ꯄꯥꯡꯈꯣꯛ ꯃꯅꯥ ꯈꯥꯃꯦꯟ ꯑꯁꯤꯟꯕ ꯃꯅꯥ ꯆꯦꯡ ꯃꯈꯜ ꯃꯈꯜꯒꯤ ꯃꯔꯣꯏ ꯃꯄꯥꯡ ꯑꯁꯤꯅꯆꯤꯡꯕꯁꯤꯡ ꯑꯁꯤꯅ ꯄꯨꯟꯁꯤꯜꯂꯒ ꯊꯣꯡꯉꯤ ꯍꯥꯏꯔꯁꯤꯔꯥ